ꯍꯂꯣ ꯌꯥꯎꯁꯪ ꯃꯌꯥꯒꯤꯅꯦ ꯑꯩꯁꯦ ꯈꯣꯡꯎꯞ ꯑꯅꯤꯍꯨꯝꯗ ꯂꯩꯒꯦ ꯇꯧꯕꯅꯦ ꯏꯆꯥꯒꯤꯒ ꯑꯩꯒꯤꯒ ꯑꯗꯣ ꯈꯣꯡꯎꯞꯀꯤ ꯀꯩꯅꯣꯗꯨꯕꯨ ꯗꯤꯖꯥꯏꯟꯁꯤꯕꯣ ꯀꯔꯝ ꯀꯔꯝꯕ ꯂꯩꯒꯦ ꯑꯣ ꯑꯉꯥꯡ ꯃꯆꯥꯒꯤꯁꯨ ꯌꯥꯎꯋꯤꯀꯣ ꯑꯗꯣ ꯑꯣ ꯃꯃꯤꯡꯗꯤ ꯃꯃꯤꯡ ꯑꯗꯨꯝ ꯈꯔ ꯆꯠꯄ ꯄꯥꯝꯃꯦꯕ ꯎꯝ ꯀꯣꯏꯕ ꯆꯠꯄꯗ ꯇꯣꯡꯕ ꯌꯥꯕ ꯈꯨꯅꯤꯡꯒ ꯈꯔ ꯋꯥꯡꯕ ꯃꯔꯤ ꯐꯥꯕꯤꯒꯨꯝꯕꯗꯨꯁꯨ ꯑꯗꯨꯝ ꯂꯩꯅꯤꯀꯣ

ꯆꯍꯤ ꯇꯔꯥꯃꯨꯛꯀꯤ ꯑꯉꯥꯡꯒꯤꯅꯦ ꯈꯤꯇ ꯌꯦꯡꯒꯦ ꯇꯧꯕ ꯑꯣ ꯑꯉꯥꯡꯕ ꯃꯆꯨꯒꯤꯅꯦ ꯂꯩꯔꯣꯡꯒ ꯈꯤꯇꯪ ꯈꯤꯇꯪ ꯌꯥꯎꯕ ꯄ꯭ꯔꯤꯟꯒ ꯈꯤꯇꯪ ꯈꯤꯇꯪ ꯇꯧꯕ ꯑꯗꯨꯒꯨꯝꯕ ꯈꯔ ꯐꯖꯕ ꯗꯤꯖꯥꯏꯟ ꯑꯣꯏꯕ ꯂꯩꯒꯗ꯭ꯔꯕ ꯑꯧ

ꯑꯥ ꯑꯗꯨ ꯆꯍꯤ ꯇꯔꯥꯃꯨꯛꯀꯤ ꯑꯣꯏꯕ ꯑꯉꯥꯡꯕ ꯑꯥ ꯆꯍꯤ ꯇꯔꯥꯃꯨꯛꯀꯤꯁꯦ ꯑꯣꯏꯕ ꯑꯉꯥꯡꯒꯤꯁꯦ ꯂꯧꯔꯒꯦꯀꯣ ꯔꯦꯠ ꯀꯂꯔꯁꯦ ꯑꯗꯨꯗꯣ ꯀꯩꯅꯣꯗꯤ ꯄ꯭ꯔꯥꯏꯁꯇꯤ ꯀꯌꯥꯒ ꯍꯥꯏꯗꯣꯏꯖꯥꯠꯅꯣ

ꯃꯃꯟꯁꯤ ꯈꯤꯇꯪ ꯃꯃꯟꯁꯤ ꯈꯤꯇꯪ ꯇꯥꯡꯉꯒꯁꯨ ꯄꯣꯠꯇꯨ ꯈꯤꯇꯪ ꯀꯟꯕꯒꯨꯝꯕꯗꯤ ꯄꯥꯝꯕ ꯎꯝ ꯑꯧ

ꯑꯥ ꯎꯝ ꯑꯗꯨꯗꯤ ꯔꯦꯠ ꯄꯨꯔꯥ ꯑꯣꯏꯗ꯭ꯔꯒꯁꯨ ꯌꯥꯔꯅꯤ ꯀꯩꯁꯨ ꯀꯥꯏꯗꯦꯗ ꯑꯥ ꯑꯥ ꯑꯗ ꯅꯨꯄꯥꯃꯆꯥꯒꯤꯗꯤ ꯂꯩꯅꯤꯀꯣ ꯅꯨꯄꯥ ꯅꯨꯄꯥꯃꯆꯥꯒꯤ ꯏꯁꯄꯣꯔꯠ ꯁꯨꯒꯨꯝꯕ ꯀꯂꯔꯗꯤ ꯏꯌꯥ ꯍꯦꯛꯇ ꯌꯥꯏꯗ ꯑꯥ ꯁꯥꯟꯅ ꯈꯣꯠꯅꯕꯗꯀꯣ ꯁꯤꯖꯤꯟꯅꯕ ꯌꯥꯕ ꯂꯝꯖꯦꯟ ꯆꯦꯟꯕꯗꯁꯨ ꯅꯨꯡꯉꯥꯏꯕ ꯏꯁꯄꯣꯔꯠ ꯁꯨꯒꯨꯝꯕ ꯑꯣꯏꯅ ꯄꯥꯝꯃꯦ ꯑꯗꯨ ꯈꯔ ꯐꯖꯕꯗꯤ ꯄꯥꯝꯃꯦꯀꯣ ꯑꯩꯈꯣꯏ ꯏꯝꯐꯥꯟ ꯆꯠꯄꯗꯁꯨ ꯑꯗꯨꯝ ꯇꯣꯡꯕ ꯌꯥꯕ ꯃꯔꯤ ꯀꯤꯗꯕꯀꯣ ꯏꯁꯂꯤꯞ ꯑꯣꯟ ꯑꯣꯏꯕꯒꯨꯝꯕꯗꯤ ꯌꯥꯎꯕ꯭ꯔꯣ ꯎꯝ ꯎꯝ ꯀꯔꯤ ꯀꯔꯤ ꯃꯆꯨꯗꯤ ꯂꯩꯒꯦ ꯑꯝꯇ ꯍꯥꯏꯕꯤꯔꯛꯑꯣ ꯎꯝ ꯑꯧ ꯑꯗꯣ ꯏꯁꯄꯣꯔꯠ ꯁꯨꯁ ꯏꯁꯄꯣꯔꯠ ꯁꯨꯁ ꯕ꯭ꯂꯦꯛꯀꯤꯗꯣ ꯑꯣꯏꯅ ꯂꯧꯔꯒꯦꯕ ꯑꯗꯣ ꯃꯃꯟꯗꯤ ꯀꯌꯥ ꯍꯥꯏꯗꯣꯏꯖꯥꯠꯅꯣ ꯎꯝ ꯑꯣ ꯑꯗꯨꯗꯤ ꯂꯤꯁꯤꯡ ꯑꯃꯒ ꯆꯥꯝꯃꯉꯥꯗ ꯂꯧꯖꯔꯒꯦ ꯎꯝ ꯌꯥꯝ ꯇꯥꯡꯃꯟꯈ꯭ꯔꯦꯗ ꯆꯥꯝꯃꯉꯥꯗꯨꯗ ꯑꯗꯨꯝ ꯑꯣꯏꯕꯤꯔꯣ ꯆꯥꯝꯃꯉꯥꯗꯨꯗ ꯑꯗꯨꯝ ꯑꯣꯏꯕꯤꯔꯣꯕ ꯌꯥꯔꯦ ꯌꯥꯔꯦ ꯑꯉꯥꯡꯒꯤ ꯑꯃꯨꯕꯁꯤꯒꯅꯦ ꯑꯉꯥꯡꯕꯁꯤꯒ ꯑꯅꯤꯁꯤ ꯂꯧꯖꯔꯒꯦ ꯌꯥꯔꯦ